ꯆꯨꯝꯃꯤ ꯃꯁꯤ ꯑꯩꯈꯣꯏꯒꯤ ꯂꯩꯀꯥꯏꯗ ꯊꯣꯛꯂꯤꯕ ꯀ꯭ꯔꯥꯏꯝ ꯑꯁꯦ ꯊꯕꯛ ꯐꯪꯗꯕ ꯒꯁꯨ ꯌꯥꯝꯅ ꯃꯔꯤ ꯂꯩꯅꯩ ꯃꯥꯒꯤ ꯃꯥꯒꯤ ꯇꯧꯐꯝ ꯊꯣꯛꯄ ꯇꯧꯔꯒ ꯂꯩꯔꯕ ꯂꯩꯔꯗꯤ ꯀ꯭ꯔꯥꯏꯝ ꯑꯗꯨꯗꯁꯨ ꯌꯥꯝꯅ ꯂꯥꯞꯅ ꯅꯥꯊꯩꯔꯝꯕ ꯌꯥꯏ ꯂꯣꯏꯅꯅ ꯂꯥꯏꯔꯕ ꯍꯥꯏꯕꯁꯤꯁꯨ ꯃꯤꯒ ꯃꯤꯃꯥꯟꯅꯕ ꯉꯝꯗꯕꯅꯤꯅ ꯃꯤꯒꯤ ꯀꯜꯂꯛꯄ ꯌꯦꯡꯊꯤꯕ ꯑꯗꯨꯅ ꯃꯔꯝ ꯑꯣꯏꯔꯒ ꯑꯆꯨꯝꯕ ꯇꯧꯕ ꯑꯗꯨꯕꯨ ꯑꯔꯥꯟꯕ ꯇꯥꯅꯕ ꯍꯣꯠꯅꯕꯗ ꯀ꯭ꯔꯥꯏꯝ ꯑꯣꯏꯅ ꯞꯟꯊꯣꯛꯈꯤꯕꯗꯒꯤ ꯈꯠꯅ ꯆꯩꯅꯕ ꯀ꯭ꯔꯥꯏꯝ ꯑꯗꯨ ꯍꯦꯟꯒꯠꯂꯛꯄ ꯑꯣꯏꯒꯅꯤ ꯍꯥꯏꯕꯁꯨ ꯍꯥꯏꯅꯤꯡꯏ